ꯑꯩ ꯍꯧꯖꯤꯛ ꯍꯤꯡꯅꯕꯒꯤꯗꯃꯛꯇ ꯑꯗꯨꯝ ꯑꯩꯒꯤ ꯀꯛꯆꯤꯡ ꯍꯣꯁꯄꯤꯇꯥꯜꯗ ꯍꯦꯄꯥꯇꯥꯏꯇꯤꯁꯀꯤ ꯄꯤ ꯑꯥꯏ ꯏꯗꯨꯀꯦꯇꯔ ꯑꯣꯏꯅ ꯇꯧꯏ ꯑꯗꯨꯝ ꯑꯗꯨꯒ ꯑꯩꯅ ꯃꯁꯤ ꯑꯗꯨꯝ ꯑꯩꯉꯣꯟꯗ ꯑꯩꯒꯤ ꯍꯤꯡꯅꯕꯒꯤ ꯍꯥꯏꯇꯥꯔꯦ ꯀꯔꯤꯒꯤꯗꯃꯛꯇ ꯀꯦꯔꯤꯌꯔ ꯁꯤꯗ ꯈꯜꯂꯤꯕꯅꯣ ꯍꯥꯏꯇꯥꯔꯒꯗꯤ ꯑꯩꯅ ꯑꯗꯨꯝ ꯍꯦꯄꯥꯇꯥꯏꯇꯤꯁꯅ ꯅꯥꯔꯕ ꯃꯤꯑꯣꯏꯁꯤꯡꯁꯦ ꯑꯗꯨꯝ ꯌꯥꯝ ꯁꯞꯄꯣꯔꯠ ꯇꯧꯅꯤꯡꯕ ꯍꯥꯏꯇꯥꯔꯦ ꯃꯣꯏ ꯃꯣꯏꯒꯨꯝꯕꯁꯤ ꯀꯅꯥ ꯃꯌꯥꯝꯅ ꯌꯥꯝ ꯇꯨꯍꯠꯄꯤꯕ ꯍꯥꯏꯇꯥꯔꯦ ꯋꯥꯈꯜ ꯃꯤꯠꯌꯦꯡ ꯁꯨꯃꯥꯏꯅ ꯌꯥꯝ ꯁꯥꯅ ꯂꯩꯕꯁꯦ ꯑꯩꯈꯣꯏꯅ ꯅꯨꯡꯉꯥꯏꯖꯗꯕꯒꯤ ꯍꯥꯏꯇꯥꯔꯦ ꯃꯣꯏꯗ ꯁꯞꯄꯣꯔꯠ ꯇꯧꯅꯤꯡꯕꯗꯣ ꯃꯣꯏꯗꯨ ꯅꯥꯕꯗꯨ ꯐꯅꯉꯥꯏ ꯍꯥꯏꯇꯥꯔꯦ ꯑꯗꯨꯃꯥꯏꯅ ꯁꯞꯄꯣꯔꯠ ꯇꯧꯅꯤꯡꯕꯒꯤ ꯊꯣꯂꯛꯈꯤꯕꯅꯤ ꯌꯥꯎꯈꯤꯕꯅꯤ ꯑꯩ ꯀꯦꯔꯤꯌꯔꯁꯤꯗ